ꯍꯂꯣ ꯍꯥꯎ ꯀꯅꯥꯅꯣ ꯎꯝ ꯃꯥꯅꯦ ꯀꯔꯤ ꯇꯧꯔꯒꯦ ꯀꯔꯤ ꯂꯩꯒꯦ ꯍꯥꯏꯕꯤꯔꯛꯑꯣ ꯃꯥꯅꯦ ꯃꯥꯅꯦ ꯎꯝ ꯀꯔꯤ ꯇꯧꯁꯦ ꯍꯥꯏꯅꯣ ꯌꯥꯅꯤ ꯌꯥꯅꯤ ꯀꯔꯝ ꯀꯥꯟꯒꯤꯅꯣ ꯉꯁꯤꯒꯤꯔꯣ ꯍꯌꯦꯡꯒꯤꯔꯣ ꯀꯔꯝ ꯀꯥꯟꯒꯤꯅꯣ ꯌꯥꯏꯌꯦ ꯆꯠꯁꯦ ꯀꯔꯤꯒꯤ ꯂꯝꯗꯅꯣ ꯌꯥꯏꯌꯦ ꯆꯠꯁꯤꯅꯦ ꯃꯣꯔꯦ ꯆꯠꯄꯗꯨ ꯌꯥꯏ ꯍꯧꯖꯤꯛꯇꯤ ꯏꯔꯥꯡ ꯃꯇꯝꯅꯤꯅ ꯈꯔꯗꯤ ꯚꯔꯥꯗꯤ ꯆꯥꯎꯅꯤ

ꯍꯣꯏ ꯍꯣꯏ ꯌꯥꯏ

ꯆꯦꯛꯄꯨꯗꯤ ꯇꯧꯋꯦ ꯑꯗꯨꯝ ꯀꯔꯤ ꯃꯔꯝꯒꯤꯅꯣ ꯀꯔꯤ ꯆꯠꯄꯅꯣ ꯀꯩꯗꯧꯕꯅꯣ ꯀꯔꯥꯏ ꯆꯠꯂꯤꯝꯅꯣꯅ ꯍꯪꯕ ꯈꯣꯠꯄꯗꯤ ꯑꯗꯨ ꯑꯗꯨꯝ ꯍꯪꯉꯦ ꯑꯗꯨꯒ ꯑꯍꯦꯟꯕ ꯀꯥ ꯍꯦꯟꯕꯗꯤ ꯇꯧꯗꯦꯗ ꯆꯠꯄ ꯌꯥꯏ ꯒꯥꯔꯤ ꯑꯇꯩꯁꯨ ꯑꯗꯨꯝ ꯂꯝꯕꯁꯤꯡꯁꯤ ꯀꯣꯏꯂꯥ ꯂꯣꯏ ꯊꯥꯔ ꯂꯝꯕꯤ ꯅꯨꯡꯉꯥꯏꯔꯅꯤ ꯍꯥꯟꯅꯒꯤ ꯐꯠꯇꯕꯗꯨ ꯅꯠꯇꯝꯅꯤꯅ ꯍꯥꯟꯅꯩꯗꯕꯨ ꯂꯝꯕꯤ ꯐꯠꯇꯕꯒꯤ ꯈꯔ ꯋꯥꯅꯕꯒꯤ ꯋꯥꯅꯤ ꯍꯧꯖꯤꯛꯇꯤ ꯂꯝꯕꯤ ꯆꯥꯎꯔꯝꯅꯤꯅ ꯀꯩꯁꯨ ꯀꯥꯏꯗꯦꯗ ꯌꯥꯅꯤ ꯎꯝ ꯑꯁꯣꯝꯗꯒꯤ ꯄꯨꯔꯛꯇꯧꯔꯤꯕ꯭ꯔꯣ ꯁꯣꯝꯗꯒꯤ ꯄꯨꯔꯛꯇꯧꯔꯤꯕ꯭ꯔꯣ ꯀꯔꯤ ꯊꯣꯛꯂꯛꯀꯗꯧꯔꯤ ꯑꯣ ꯑꯣ ꯌꯥꯏ ꯌꯥꯏ ꯆꯠꯄ ꯀꯩꯗꯧꯉꯩꯅꯣ ꯑꯃ ꯄꯨꯡ ꯀꯌꯥ ꯊꯦꯡꯅꯗꯣꯏꯅꯣ ꯀꯔꯝꯀꯥꯟꯗ ꯆꯠꯀꯗꯝꯅꯣꯗꯨ ꯑꯩꯁꯦ ꯊꯧꯕꯥꯜꯗꯒꯤꯅꯦ ꯎꯝ ꯌꯥꯏꯅꯦ ꯑꯗꯨꯝ ꯑꯍꯤꯡ ꯂꯩꯔꯛꯀꯗ꯭ꯔꯣ ꯆꯠꯄꯗꯤ ꯅꯠꯇ꯭ꯔꯒꯅ ꯅꯣꯡꯃ ꯂꯩꯔ ꯈꯣꯠꯂꯒ ꯍꯜꯂꯛꯇꯧꯔꯤꯕ꯭ꯔꯥ ꯚꯔꯥꯗꯨ ꯈꯦꯠꯅꯩꯗꯅ ꯑꯍꯤꯡ ꯅꯣꯡꯃꯗ ꯍꯜꯂꯛꯀꯗꯕ ꯑꯣꯏꯔꯒꯅ ꯚꯔꯥꯗꯨ ꯑꯃ ꯂꯩꯅꯤ ꯑꯗꯒꯤ ꯑꯍꯤꯡ ꯂꯩꯔꯒꯅ ꯚꯔꯥ ꯑꯃ ꯑꯣꯏꯅꯤ ꯃꯥꯟꯅꯗꯦꯗꯅ ꯑꯗꯨ ꯍꯜꯂꯛꯀꯗꯧꯔꯤꯕ꯭ꯔꯥ ꯂꯩꯒꯗꯧꯔꯤꯕ꯭ꯔꯥ ꯑꯗꯨꯅ ꯀꯟꯐꯥꯝ ꯇꯧꯊꯣꯛꯑꯣ ꯌꯥꯏ ꯌꯥꯏ ꯑꯗꯨꯒꯤꯗꯤ ꯚꯔꯥꯗꯨꯒꯤ ꯋꯥꯅꯤꯗ ꯑꯗꯨꯗꯤ ꯅꯣꯏ ꯉꯝꯗꯣꯏꯕꯨꯗꯤ ꯌꯥꯏ ꯎꯝ ꯎꯝ ꯍꯣꯏ ꯌꯥꯏ ꯌꯥꯏ ꯀꯩꯁꯨ ꯀꯥꯏꯗꯦ ꯑꯗꯨꯕꯨꯗꯤ ꯂꯩꯕꯗꯨꯕꯨꯗꯤ

ꯃꯇꯝ ꯐꯠꯇꯕꯅꯤꯅ ꯋꯥꯅꯤ ꯑꯗꯨ ꯊꯣꯏꯗꯣꯛꯄꯗꯤ ꯀꯩꯁꯨ ꯇꯧꯗꯕ ꯃꯥꯜꯂꯦ ꯀꯁꯣꯝꯂꯣꯝꯗꯁꯨ ꯒꯥꯔꯤ ꯑꯗꯨꯝ ꯃꯌꯥꯝ ꯆꯠꯅꯕ ꯃꯥꯜꯂꯤ ꯍꯩꯔꯣꯛꯂꯣꯝꯗ ꯆꯠꯄꯗꯨ ꯆꯠꯇꯕꯤꯗ ꯁꯣꯝꯗ ꯆꯠꯂꯁꯨ ꯑꯗꯨꯝ ꯌꯥꯏꯗ ꯍꯣꯏ ꯆꯠꯂꯁꯤ ꯆꯠꯂꯁꯤ ꯍꯣꯏ ꯍꯣꯏ ꯌꯥꯏꯌꯦ ꯉꯟꯅ ꯆꯠꯈꯤꯁꯦ ꯆꯠꯂꯗꯤ ꯏꯪꯉꯤꯉꯩꯗ ꯃꯣꯔꯦꯗꯤ ꯁꯥꯕꯅꯤꯅ ꯂꯩꯕ ꯉꯝꯗꯤ ꯉꯝꯃꯣꯏ ꯋꯥꯕꯅꯦꯕ ꯌꯥꯝꯅ ꯁꯥꯕ ꯖꯒꯥꯅꯤꯅ ꯎꯝ ꯎꯝ ꯂꯣꯝꯗ ꯆꯠꯁꯦ ꯍꯥꯏꯔꯁꯨ ꯂꯩꯅꯤ ꯑꯁꯣꯝ ꯆꯠꯁꯦ ꯍꯥꯏꯔꯁꯨ ꯂꯩꯅꯤ ꯍꯣꯇꯦꯜꯒꯤꯗꯤ ꯍꯣꯇꯦꯜꯒꯤ ꯍꯣꯇꯦꯜꯒꯤ ꯉꯥꯛꯇꯅꯤ ꯃꯤꯁꯨ ꯏꯔꯥꯡ ꯂꯩꯔꯝꯅꯤꯅ ꯇꯧꯐꯝ ꯈꯪꯗ꯭ꯔꯝꯅꯤꯅ ꯃꯥꯒꯤ ꯃꯥꯒꯤ ꯄꯍꯥꯡꯗ ꯍꯥꯡꯗꯣꯛꯅꯕꯗ ꯃꯔꯥꯡ ꯀꯥꯏ ꯍꯣꯇꯦꯜꯗꯤ ꯑꯗꯨꯝ ꯌꯥꯅꯤ ꯍꯣꯏ ꯍꯣꯏ ꯍꯣꯏ ꯅꯨꯃꯤꯗꯥꯡꯒꯤꯗꯨꯅ ꯑꯗꯨ ꯇꯥꯔꯦꯗꯅ ꯑꯌꯨꯛꯀꯤꯗꯤ ꯆꯥꯗꯕꯤꯗ ꯆꯠꯄꯗꯤ ꯌꯥꯔꯣꯏꯗꯝꯅꯤꯅ ꯁꯤꯗꯒꯤ ꯆꯥꯒꯤ ꯆꯥꯕ ꯍꯣꯇꯦꯜ ꯍꯣꯏ ꯍꯣꯏ ꯐꯔꯦ ꯐꯔꯦ ꯍꯣꯏ ꯍꯣꯏ